ꯑꯩꯈꯣꯏꯒꯤ ꯂꯩꯄꯥꯛ ꯂꯝꯁꯤꯗ ꯂꯩꯔꯤꯕ ꯂꯥꯏꯅꯤꯡꯒꯤ ꯃꯔꯨ ꯑꯣꯏꯕ ꯃꯐꯝꯁꯤꯡ ꯍꯥꯏꯔꯒꯗꯤ ꯀꯪꯂꯥ ꯁ꯭ꯀꯣꯟ ꯃꯟꯗꯤꯔ ꯑꯗꯨꯗꯒꯤ ꯒꯣꯚꯤꯟꯗꯖꯤ ꯇꯦꯝꯄꯜ ꯁꯤꯒꯨꯝꯕ ꯑꯗꯨꯗꯒꯤ ꯑꯩꯈꯣꯏ ꯃꯨꯁꯂꯤꯝꯒꯤ ꯑꯣꯏꯔꯒꯅ ꯂꯩꯀꯥꯏ ꯂꯩꯀꯥꯏꯒꯤ ꯂꯩꯔꯤꯕ ꯃꯁꯖꯤꯠ ꯈ꯭ꯔꯤꯁꯇꯦꯟꯒꯤ ꯑꯣꯏꯔꯒꯅ ꯃꯥꯒꯤ ꯃꯥꯒꯤ ꯈꯨꯟꯒꯤ ꯂꯩꯔꯤꯕ ꯆꯔꯆꯁꯤꯡ ꯑꯁꯨꯃꯥꯏꯅ ꯑꯁꯤꯒꯨꯝꯕ ꯃꯐꯝꯁꯤꯡ ꯑꯁꯦ ꯑꯩꯈꯣꯏꯒꯤ ꯂꯩ